ꯍꯦꯜꯠ ꯀꯤꯌꯔꯒꯤ ꯀꯥꯟꯅꯕ ꯑꯩꯈꯣꯏꯒꯤ ꯐꯪꯍꯜꯂꯤꯕ ꯂꯩꯉꯥꯛꯀꯤ ꯑꯣꯏꯕ ꯏꯁꯀꯤꯝꯁꯤꯡꯁꯦ ꯏꯁꯀꯤꯝꯁꯤꯡ ꯑꯗꯨꯒ ꯅꯠꯇ꯭ꯔꯒ ꯏꯁꯀꯤꯝꯁꯤꯡ ꯑꯃꯗꯤ ꯑꯩꯈꯣꯏꯒꯤ ꯂꯩꯉꯥꯛꯅ ꯂꯧꯈꯠꯄꯤꯔꯛꯏꯕ ꯈꯣꯡꯊꯥꯡꯁꯦ ꯍꯥꯏꯗꯤ ꯃꯁꯤꯒꯤ ꯃꯇꯥꯡꯗꯀꯣ ꯑꯩꯉꯣꯟꯗꯁꯨ ꯑꯗꯨꯝ ꯌꯥꯝꯅ ꯀꯥꯍꯦꯟꯅ ꯅꯣꯂꯦꯖ ꯂꯩꯇ꯭ꯔꯒꯁꯨ ꯑꯩꯉꯣꯟꯗꯁꯨ ꯑꯗꯨꯝ ꯈꯔ ꯃꯈꯩꯗꯤ ꯑꯗꯨꯝ ꯈꯪꯖꯩꯌꯦꯕꯀꯣ ꯁꯤꯒꯤ ꯅꯣꯂꯦꯖ ꯈꯔꯗꯤ ꯑꯗꯨꯝ ꯂꯩꯖꯩꯌꯦꯕ ꯁꯥꯔꯀꯅ ꯂꯧꯈꯠꯂꯤꯕ ꯈꯣꯡꯊꯥꯡꯁꯤꯒꯤ ꯃꯇꯥꯡꯗ ꯑꯗꯨꯒ ꯑꯩꯈꯣꯏꯒꯤ ꯑꯁꯨꯛ ꯀꯨꯝꯕ ꯁꯔꯚꯤꯁꯁꯤꯡ ꯑꯁꯦ ꯑꯩꯉꯣꯟꯗꯁꯨ ꯐꯪꯖꯈ꯭ꯔꯦ ꯍꯥꯏꯗꯤ ꯁꯥꯔꯀꯅ ꯑꯩꯈꯣꯏꯒꯤ ꯂꯧꯈꯠꯂꯛꯂꯤꯕ ꯑꯩꯈꯣꯏꯒꯤ ꯍꯦꯜꯠ ꯀꯤꯌꯔꯒꯤ ꯑꯣꯏꯕ ꯀꯥꯟꯅꯕ ꯐꯪꯍꯟꯅꯕ ꯂꯧꯈꯠꯂꯛꯂꯤꯕ ꯏꯁꯀꯤꯝꯁꯤꯡꯁꯦ ꯁꯤꯁꯦ ꯑꯩꯒꯤꯁꯨ ꯑꯗꯨꯝ ꯑꯩ ꯏꯁꯥꯒꯤ ꯑꯩꯒꯤ ꯐꯦꯃꯤꯂꯤꯗ ꯍꯥꯏꯔꯤꯕ ꯀꯥꯟꯅꯕꯁꯤꯡ ꯑꯁꯦ ꯑꯩꯉꯣꯟꯗꯁꯨ ꯐꯪꯖꯈ꯭ꯔꯦꯕꯀꯣ ꯑꯩꯒꯤ ꯏꯄꯨꯔꯑꯣꯏꯕꯒꯤ ꯑꯣꯄꯔꯦꯁꯟ ꯇꯧꯕ ꯃꯇꯝꯗ ꯑꯩꯈꯣꯏꯒꯤ ꯁꯔꯀꯥꯔꯅ ꯄꯤꯕꯤꯔꯤꯕ ꯍꯦꯜꯠ ꯀꯤꯌꯔ ꯍꯥꯏꯕ ꯇꯥꯔꯦꯀꯣ ꯍꯦꯜꯠ ꯀꯤꯌꯔꯁꯤꯒꯤ ꯃꯇꯨꯡ ꯏꯟꯅ ꯑꯩꯈꯣꯏꯒꯤ ꯍꯦꯜꯠ ꯀꯥꯔꯗ ꯑꯃ ꯑꯩꯒꯤ ꯄꯥꯏꯖꯩ ꯑꯩꯈꯣꯏ ꯐꯦꯃꯤꯂꯤꯒꯤ ꯑꯣꯏꯅ ꯍꯥꯏꯔꯤꯕ ꯀꯥꯔꯗꯁꯤꯒꯤ ꯃꯇꯦꯡꯗꯒꯤ ꯑꯩꯒꯤ ꯏꯄꯨꯔꯑꯣꯏꯕꯅ ꯑꯣꯄꯔꯦꯁꯟ ꯇꯧꯕ ꯃꯇꯝꯗ ꯁꯦꯟꯐꯝ ꯃꯌꯥꯝ ꯑꯃ ꯆꯪꯒꯗꯕꯗꯣ ꯍꯥꯏꯗꯤ ꯑꯩꯉꯣꯟꯗ ꯌꯥꯝꯅ ꯆꯪꯈꯤꯗꯕ ꯍꯥꯏꯇꯔꯦ ꯍꯤꯗꯥꯛ ꯂꯥꯡꯊꯛ ꯀꯔꯤ ꯀꯥꯔꯥ ꯍꯥꯏꯔꯤꯕ ꯀꯥꯔꯗ ꯑꯗꯨꯒꯤ ꯃꯇꯦꯡꯗꯒꯤ ꯑꯩꯅ ꯀꯥꯟꯅꯕ ꯀꯌꯥ ꯑꯃ ꯂꯧꯖꯍꯧꯏ ꯑꯩꯉꯣꯟꯗ ꯃꯇꯦꯡ ꯌꯥꯝꯅ ꯇꯧꯕꯤꯈꯤ ꯀꯥꯔꯗꯁꯤꯒꯤ ꯃꯄꯥꯟꯗꯒꯤ ꯍꯥꯏꯔꯤꯕ ꯑꯩꯈꯣꯏꯒꯤ ꯀꯥꯟꯅꯕꯁꯤꯡ ꯑꯁꯦ ꯁꯨꯝ ꯑꯩꯅ ꯈꯪꯖꯕꯗꯀꯣ ꯃꯁꯤꯕꯨ ꯁꯔꯀꯅ ꯄꯤꯔꯤꯕ ꯑꯩꯈꯣꯏꯒꯤ ꯍꯦꯜꯠ ꯀꯤꯌꯔ ꯍꯦꯜꯠ ꯀꯥꯔꯗ ꯑꯁꯤꯒꯤ ꯀꯥꯟꯅꯕ ꯂꯧꯕ ꯌꯥꯕ ꯃꯤꯑꯣꯏꯁꯤꯡꯁꯦ ꯑꯩꯅ ꯁꯨꯝ ꯈꯪꯖꯕ ꯃꯇꯝꯗ ꯈꯤꯇꯪ ꯑꯩꯅ ꯈꯟꯖ ꯑꯩꯅ ꯈꯖꯕꯗꯣ ꯃꯌꯥꯝꯗ ꯑꯗꯨꯝ ꯑꯩꯅ ꯑꯗꯨꯝ ꯍꯥꯏꯖꯒꯦꯕꯀꯣ ꯑꯗꯣ ꯀꯥ ꯍꯦꯟꯅ ꯂꯩꯔꯝꯕꯗꯤ ꯌꯥꯏ ꯑꯗꯨꯕꯨ ꯈꯤꯇꯪ ꯄꯟꯖꯔꯕꯗꯀꯣ ꯍꯥꯏꯗꯤ ꯏꯁꯀꯤꯝꯁꯤꯡꯒꯤ ꯀꯥꯟꯅꯕ ꯐꯪꯂꯤꯕ ꯃꯤꯑꯣꯏꯁꯤꯡ ꯑꯁꯦ ꯑꯩꯈꯣꯏꯒꯤ ꯀꯟꯅ ꯀꯥꯟꯅꯅꯣ ꯍꯥꯏꯕ ꯃꯇꯝꯗ ꯑꯩꯈꯣꯏꯒꯤ ꯋꯤꯗꯣꯒꯨꯝꯕꯀꯣ ꯑꯗꯨꯗꯨꯒ ꯁꯣꯏꯅꯥꯏꯔꯕ ꯃꯤꯑꯣꯏꯁꯤꯡ ꯑꯗꯒꯤꯗꯤ ꯂꯦꯕꯔꯁꯤꯡ ꯑꯗꯒꯤꯗꯤ ꯁꯤꯡꯒꯜ ꯋꯨꯃꯦꯟ ꯑꯗꯒꯤꯗꯤ ꯍꯣꯀꯔ ꯒꯥꯔꯤ ꯗ꯭ꯔꯥꯏꯚꯔ ꯑꯗꯨꯒ ꯑꯦꯂꯕꯦꯟ ꯁꯦꯟꯁꯁꯀꯤ ꯁꯦꯛ ꯗꯥꯇꯥꯗ ꯆꯜꯂꯕ ꯑꯩꯈꯣꯏꯒꯤ ꯚꯜꯅꯔꯦꯕꯜ ꯑꯣꯏꯔꯕ ꯑꯩꯈꯣꯏꯒꯤ ꯐꯦꯃꯤꯂꯤꯁꯤꯡ ꯀꯣ ꯍꯥꯏꯔꯤꯕ ꯃꯈꯣꯏꯁꯤꯡꯁꯤꯅ ꯀꯥꯔꯗꯁꯤꯒꯤ ꯀꯥꯟꯅꯕꯁꯦ ꯂꯧꯕꯗ ꯍꯦꯟꯅ ꯈꯨꯗꯣꯡ ꯆꯥꯏꯌꯦꯕ ꯍꯦꯟꯅ ꯈꯨꯗꯣꯡ ꯆꯥꯕ ꯄꯤꯕꯤꯕ ꯍꯥꯏꯇꯔꯦ ꯃꯈꯣꯏꯗ ꯍꯥꯏꯔꯤꯕ ꯑꯩꯈꯣꯏꯒꯤ ꯍꯦꯜꯠ ꯀꯤꯌꯔꯒꯤ ꯈꯨꯗꯣꯡ ꯆꯥꯕꯁꯤꯡ ꯑꯁꯦ ꯍꯥꯏꯔꯤꯕ ꯀꯥꯔꯗꯁꯦ ꯃꯇꯧ ꯀꯔꯝꯅ ꯁꯥꯒꯅꯤ ꯀꯃꯥꯏꯅ ꯇꯧꯒꯅꯤ ꯍꯥꯏꯕꯁꯤ ꯑꯩꯈꯣꯏꯗꯁꯨ ꯍꯥꯟꯅ ꯅꯣꯂꯦꯖ ꯑꯃꯇꯥ ꯂꯩꯔꯝꯕ ꯅꯠꯇꯦ ꯀꯥꯔꯗꯁꯦ ꯑꯗꯨꯕꯨ ꯑꯩꯈꯣꯏꯅ ꯉꯁꯥꯏ ꯍꯥꯏꯗꯤ ꯀꯥꯃꯏꯅ ꯑꯩꯈꯣꯏꯅ ꯍꯥꯏꯔꯤꯕ ꯍꯦꯜꯠ ꯀꯥꯔꯗ ꯍꯥꯏꯕ ꯑꯃ ꯂꯩꯌꯦ ꯑꯗꯨꯗꯒꯤꯗꯤ ꯑꯩꯈꯣꯏꯒꯤ ꯍꯦꯜꯠ ꯀꯥꯔꯗꯁꯦ ꯄꯥꯏꯒꯗꯕꯅꯤ ꯑꯗ ꯁꯤꯒꯤ ꯀꯥꯟꯅꯕ ꯂꯧꯒꯗꯕꯅꯤ ꯍꯥꯏꯕꯒꯤ ꯑꯩꯈꯣꯏꯗ ꯑꯩꯈꯣꯏꯒꯤ ꯃꯅꯤꯄꯨꯔ ꯏꯁꯇꯦꯠ ꯔꯨꯔꯦꯜ ꯂꯥꯏꯐ ꯔꯨꯝ ꯁꯤꯡꯒꯤ ꯃꯈꯥꯗ ꯑꯩꯈꯣꯏꯅ ꯄ꯭ꯔꯣꯖꯦꯛ ꯑꯃꯈꯛ ꯂꯥꯛꯈꯤ ꯑꯩꯈꯣꯏ ꯈꯨꯡꯒꯪꯗ ꯄꯤ ꯑꯥꯔ ꯑꯥꯏ ꯁꯤ ꯕꯤ ꯑꯣ ꯀꯟꯕꯔꯁꯟ ꯄ꯭ꯔꯣꯖꯦꯛ ꯍꯥꯏꯗꯅ ꯍꯥꯏꯔꯤꯕ ꯄ꯭ꯔꯣꯖꯦꯛꯁꯤꯅ ꯑꯩꯈꯣꯏꯒꯤ ꯁꯦꯟꯇ꯭ꯔꯦꯜ ꯑꯦꯟ ꯏꯁꯇꯦꯠꯅ ꯏꯁꯄꯣꯟꯁꯔ ꯇꯧꯕ ꯏꯁꯀꯤꯝ ꯀꯌꯥ ꯑꯃꯒꯤ ꯃꯇꯥꯡꯗ ꯍꯥꯏꯕꯤꯕ ꯃꯇꯝꯁꯤꯗ ꯑꯩꯈꯣꯏꯒꯤ ꯍꯦꯜꯠ ꯔꯤꯂꯦꯇꯦꯠ ꯑꯩꯈꯣꯏꯒꯤ ꯏꯁꯀꯤꯝꯁꯤꯡꯁꯨ ꯌꯥꯎꯕꯤꯔꯛꯄ ꯄꯥꯟꯕꯤꯔꯛꯄ ꯑꯗꯨꯗꯒꯤ ꯑꯩꯈꯣꯏꯅ ꯅꯧꯂꯦꯖ ꯈꯔ ꯐꯪꯖꯍꯧꯋꯤ ꯑꯗꯨꯒ ꯃꯁꯤꯁꯦ ꯑꯩꯈꯣꯏꯒꯤ ꯀꯔꯝꯅ ꯃꯇꯧ ꯀꯔꯝꯅ ꯊꯖꯤꯟꯒꯅꯤ ꯑꯃꯁꯨꯡ ꯀꯥꯟꯅꯕꯁꯤꯡ ꯑꯗꯨ ꯑꯩꯈꯣꯏꯒꯤ ꯍꯥꯏꯗꯤ ꯀꯃꯥꯏꯅ ꯐꯪꯒꯅꯤ ꯍꯥꯏꯕꯁꯦ ꯑꯩꯈꯣꯏꯅ ꯑꯍꯥꯟꯕꯗꯗꯤ ꯈꯪꯉꯝꯗꯦ ꯑꯗꯨꯕꯨ ꯑꯩꯈꯣꯏꯒꯤ ꯖꯤ ꯄꯤꯒꯤ ꯑꯣꯏꯅꯀꯣ ꯑꯩꯈꯣꯏꯒꯤ ꯒ꯭ꯔꯥꯝ ꯄꯟꯆꯥꯌꯦꯠꯇꯨꯗ ꯂꯩꯔꯤꯕ ꯑꯩꯈꯣꯏꯒꯤ ꯄꯟꯆꯥꯌꯦꯠꯀꯤ ꯑꯣꯏꯕ ꯑꯩꯈꯣꯏꯒꯤ ꯄ꯭ꯔꯥꯙꯟ ꯂꯩꯔꯤꯕ ꯋꯥꯠ ꯃꯦꯝꯕꯔ ꯂꯩꯔꯤꯕ ꯃꯈꯣꯏꯗꯒꯤꯁꯨ ꯑꯩꯈꯣꯏꯅ ꯅꯧꯂꯦꯖ ꯑꯗꯨꯝ ꯐꯪꯕ ꯉꯝꯖꯩ ꯑꯗꯒꯤꯗꯤ ꯑꯁꯥ ꯋꯥꯀꯔ ꯂꯩꯔꯤꯕ ꯑꯗꯨꯒ ꯃꯈꯣꯏꯒ ꯇꯥꯟꯅꯔꯕ ꯃꯇꯨꯡꯗ ꯑꯩꯈꯣꯏꯅ ꯍꯦꯜꯠ ꯗꯤꯄꯥꯔꯠꯃꯦꯟꯇꯥ ꯑꯩꯈꯣꯏꯅ ꯊꯥꯖꯤꯟꯕꯁꯨ ꯑꯗꯨꯝ ꯌꯥꯎꯋꯦꯀꯣ ꯑꯩꯈꯣꯏꯅ ꯆꯠꯂꯒ ꯏꯁꯥꯅ ꯆꯠꯂꯒ ꯊꯥꯖꯤꯟꯕ ꯃꯤꯁꯤꯡꯁꯨ ꯃꯁꯥ ꯃꯁꯥꯅ ꯆꯠꯂꯒ ꯍꯦꯜꯠ ꯗꯤꯄꯥꯔꯠꯃꯦꯟꯇ ꯊꯥꯖꯤꯟꯕ ꯃꯤꯁꯨ ꯑꯗꯨꯝ ꯌꯥꯎꯋꯤ ꯀꯥꯅꯒꯨꯝꯕ ꯆꯠꯄ ꯉꯝꯗꯕ ꯂꯩꯗꯅ ꯍꯥꯏꯗꯤ ꯈꯨꯗꯣꯡ ꯆꯥꯗꯕ ꯑꯗꯨꯒꯨꯝꯕ ꯂꯩꯔꯒꯅ ꯄꯟꯆꯥꯌꯦꯠꯀꯤ ꯃꯇꯦꯡ ꯑꯁꯥ ꯋꯥꯀꯔꯒꯤ ꯃꯇꯦꯡ ꯂꯧꯔꯒ ꯍꯥꯏꯔꯤꯕ ꯀꯥꯔꯗ ꯑꯁꯦ ꯍꯦꯜꯠ ꯀꯤꯌꯔꯒꯤ ꯑꯣꯏꯕ ꯑꯩꯈꯣꯏꯒꯤ ꯍꯦꯜꯠ ꯀꯥꯔꯗ ꯑꯁꯦ ꯐꯪꯅꯅꯕ ꯃꯈꯣꯏꯒꯤ ꯃꯇꯦꯡ ꯄꯟꯆꯥꯌꯦꯠ ꯑꯃꯗꯤ ꯑꯁꯥ ꯋꯥꯀꯔ ꯑꯗꯨꯒ ꯍꯦꯜꯠ ꯗꯤꯄꯥꯔꯠꯃꯦꯟꯒꯤ ꯃꯇꯦꯡ ꯂꯧꯔꯒ ꯑꯩꯈꯣꯏꯅ ꯑꯗꯨꯝ ꯊꯥꯖꯤꯜꯂꯦ ꯑꯗꯨꯒ ꯃꯁꯤꯗꯗꯤ ꯀꯥꯟꯅꯕꯁꯦ ꯑꯁꯨꯛꯀꯤ ꯃꯇꯤꯛ ꯐꯪꯏ ꯀꯥꯔꯗꯁꯤꯅ ꯑꯗꯣ ꯀꯥꯟꯅꯕꯁꯤꯡꯁꯦ ꯑꯩꯈꯣꯏꯒꯤ ꯂꯥꯏꯌꯦꯡꯕ ꯃꯇꯝꯗ ꯍꯤꯗꯥꯛ ꯂꯥꯡꯊꯛꯀꯤ ꯑꯣꯏꯔꯣ ꯅꯠꯇ꯭ꯔ ꯁꯤꯒꯨꯝꯕꯗꯁꯨ ꯀꯥꯔꯗꯁꯤꯅ ꯀꯥꯟꯅꯕ ꯑꯗꯨꯝ ꯐꯪꯍꯜꯂꯦ ꯂꯥꯏꯅꯥ ꯑꯆꯧ ꯑꯆꯧꯕ ꯅꯔꯛꯄ ꯑꯣꯄ꯭ꯔꯦꯁꯟꯒꯨꯝꯕ ꯇꯧꯔꯛꯄ ꯍꯥꯏꯗꯤ ꯁꯝꯅ ꯍꯥꯏꯔꯕꯗ ꯀꯦꯟꯁꯔ ꯅꯔꯛꯑꯦ ꯈꯜꯂꯣ ꯑꯗꯣ ꯀꯦꯟꯁꯔ ꯅꯕ ꯍꯥꯏꯕꯁꯦ ꯀꯦꯟꯁꯔ ꯅꯥꯕꯁꯦ ꯑꯩꯈꯣꯏꯒꯤ ꯍꯣꯁꯄꯤꯇꯦꯂꯥꯏꯖ ꯇꯧꯔꯒ ꯂꯩꯔꯛꯀꯅꯤ ꯍꯣꯁꯄꯤꯇꯦꯜꯗ ꯂꯩꯔꯛꯀꯅꯤ ꯃꯥꯒꯤ ꯍꯤꯗꯥꯛ ꯂꯥꯡꯊꯛ ꯃꯌꯥꯝ ꯑꯃ ꯆꯪꯉꯥꯛꯀꯅꯤ ꯑꯗꯨꯕꯨ ꯑꯩꯈꯣꯏꯅ ꯀꯥꯔꯗꯁꯤꯕꯨ ꯄꯥꯏꯍꯧꯕ ꯇꯔꯒꯗꯤ ꯑꯩꯈꯣꯏꯗ ꯀꯥꯔꯗꯁꯦ ꯄꯥꯏꯕ ꯃꯤ ꯑꯃ ꯑꯣꯏꯕ ꯇꯥꯔꯒꯗꯤ ꯀꯥꯔꯗꯇꯨꯒꯤ ꯃꯄꯥꯟꯗꯒꯤ ꯑꯩꯈꯣꯏꯅ ꯑꯁꯨꯛꯀꯤ ꯃꯇꯤꯛ ꯀꯥꯟꯅꯕꯁꯦ ꯑꯩꯈꯣꯏ ꯍꯥꯏꯗꯤ ꯏꯁꯥꯒꯤ ꯄꯣꯛꯀꯦꯠꯇꯒꯤꯗꯤ ꯑꯩꯈꯣꯏ ꯑꯗꯨꯝ ꯆꯠꯂꯦꯀꯣ ꯆꯠꯇꯦ ꯍꯥꯏꯕꯗꯤ ꯌꯥꯔꯣꯏ ꯈꯔ ꯃꯈꯩꯗꯤ ꯆꯠꯂꯦ ꯑꯗꯨꯕꯨ ꯀꯥꯔꯗꯁꯤꯒꯤ ꯗꯒꯤ ꯑꯩꯈꯣꯏꯅ ꯀꯥꯟꯅꯕ ꯀꯥꯔꯗꯁꯤꯅꯁꯨ ꯃꯇꯦꯡ ꯈꯔ ꯇꯧꯕꯤꯔꯛꯑꯒꯗꯤ ꯑꯩꯈꯣꯏꯗꯁꯨ ꯋꯥꯗꯦꯗꯅꯀꯣ ꯁꯦꯡꯅ ꯍꯥꯏꯔꯕꯗ ꯑꯩꯈꯣꯏꯗꯁꯨ ꯋꯥꯗꯦ ꯍꯥꯏꯕꯗꯤ ꯑꯩꯈꯣꯏꯅ ꯒꯣꯕꯔꯃꯦꯟ ꯖꯣꯕ ꯇꯧꯕꯃꯛ ꯅꯠꯇꯕꯅꯤꯅ ꯑꯩꯈꯣꯏꯅ ꯑꯗꯨꯝ ꯁꯨꯔ ꯅꯣꯝꯃꯒ ꯈꯨꯡꯒꯪꯗ ꯂꯩꯕ ꯏꯆꯝ ꯆꯝꯅ ꯂꯩꯕ ꯉꯥꯛꯇ ꯑꯣꯏꯕꯅꯤꯅ ꯍꯥꯏꯔꯤꯕ ꯀꯥꯔꯗꯁꯤ ꯑꯃ ꯄꯥꯏꯍꯧꯔꯒꯗꯤ ꯀꯥꯔꯗꯇꯨꯗꯒꯤ ꯑꯩꯈꯣꯏꯅ ꯂꯥꯏꯌꯦꯡꯉꯛꯄ ꯃꯇꯝꯗ ꯈꯨꯗꯣꯡ ꯆꯥꯕ ꯃꯌꯥꯝ ꯑꯃ ꯐꯪꯏ ꯑꯗꯨꯒ ꯑꯩꯈꯣꯏꯒꯤ ꯁꯣꯏꯅꯥꯏꯔꯕꯁꯤꯡ ꯍꯥꯏꯔꯣ ꯑꯃ ꯍꯥꯏꯔꯣ ꯑꯩꯈꯣꯏꯅ ꯆꯠꯊꯣꯛ ꯆꯠꯁꯤꯟ ꯂꯥꯏꯌꯦꯡꯕ ꯆꯠꯄ ꯃꯇꯝꯗ ꯑꯩꯈꯣꯏꯒꯤ ꯒꯥꯔꯤ ꯇꯣꯡꯉꯒ ꯆꯠꯂꯤꯅꯤꯗꯅ ꯗ꯭ꯔꯥꯏꯕꯤꯡ ꯇꯧꯔꯤꯅꯤ ꯑꯗꯨꯗꯨꯒꯤ ꯑꯩꯈꯣꯏ ꯕꯔꯥ ꯑꯣꯏꯔꯒꯁꯨ ꯑꯩꯈꯣꯏꯗ ꯃꯗꯨꯒꯤ ꯀꯥꯟꯅꯕ ꯑꯗꯨꯝ ꯄꯤꯕꯤꯕ ꯍꯥꯏꯇꯔꯦ ꯀꯥꯔꯗꯁꯤꯒꯤ ꯃꯇꯦꯡꯁꯤꯅꯀꯣ ꯁꯤꯒꯨꯝꯕ ꯀꯥꯟꯅꯕ ꯃꯌꯥꯝ ꯑꯃ ꯐꯪꯉꯦ ꯑꯗꯨꯒ ꯑꯃꯨꯛ ꯁꯔꯀꯥꯔꯅ ꯂꯧꯈꯠꯂꯛꯂꯤꯕ ꯑꯩꯈꯣꯏꯒꯤ ꯍꯦꯜꯠ ꯀꯤꯌꯔ ꯍꯥꯏꯗꯤ ꯍꯦꯜꯠ ꯀꯥꯔꯗ ꯈꯇ ꯅꯠꯇꯕ ꯍꯦꯜꯠ ꯀꯤꯌꯔꯁꯤꯒꯤ ꯀꯥꯟꯅꯕꯁꯦ ꯑꯩꯈꯣꯏꯒꯤ ꯀꯥꯔꯗ ꯈꯇ ꯅꯠꯇꯅ ꯑꯇꯣꯞꯄ ꯇꯣꯉꯥꯟ ꯇꯣꯉꯥꯟꯕ ꯃꯌꯥꯝ ꯑꯃ ꯂꯩꯌꯦꯕ ꯍꯥꯏꯗꯤ ꯑꯩꯅ ꯁꯨꯝ ꯈꯪꯖꯕ ꯅꯧꯂꯦꯖꯇꯣ ꯑꯩꯅ ꯁꯨꯝ ꯁꯤꯌꯔ ꯇꯧꯖꯕꯅꯤꯀꯣ ꯀꯥꯟꯅꯕ ꯃꯌꯥꯝ ꯑꯃ ꯂꯩꯌꯦ ꯍꯦꯜꯠ ꯀꯤꯌꯔꯒꯤ ꯀꯥꯟꯅꯕꯁꯦ ꯈꯤꯇꯪ ꯑꯃ ꯑꯅꯤꯇꯪ ꯄꯟꯖꯒꯦꯕꯀꯣ ꯃꯌꯥꯝ ꯑꯃ ꯑꯅꯤ ꯍꯥꯏꯗꯤ ꯑꯩꯅ ꯑꯈꯪꯕꯗꯣ ꯈꯔ ꯑꯗꯨꯝ ꯁꯤꯌꯥꯔ ꯇꯧꯖꯒꯦ ꯍꯥꯏꯗꯤ ꯑꯩꯈꯣꯏꯒꯤ ꯕꯤꯂꯦꯖꯇꯥ ꯂꯩꯔꯤꯕ ꯑꯩꯈꯣꯏ ꯑꯁꯥ ꯋꯥꯀꯔ ꯀꯌꯥ ꯑꯃ ꯂꯩꯔꯤ ꯅꯠꯇ꯭ꯔ ꯄꯤ ꯑꯥꯔ ꯑꯥꯏ ꯃꯦꯝꯕꯔ ꯂꯩꯔꯤ ꯑꯗꯨꯕꯨ ꯑꯩꯈꯣꯏꯒꯤ ꯑꯁꯥ ꯋꯥꯀꯔ ꯄꯤ ꯑꯥꯔ ꯑꯥꯏ ꯃꯌꯥꯝ ꯑꯃꯗꯤ ꯑꯩꯈꯣꯏꯒꯤ ꯁꯤ ꯕꯤ ꯑꯣꯁꯤꯡ ꯍꯥꯏꯗꯤ ꯀꯃ꯭ꯌꯨꯅꯤꯇꯤ ꯕꯦꯁ ꯑꯣꯔꯒꯅꯥꯏꯖꯦꯁꯟ ꯃꯌꯥꯝ ꯑꯃ ꯂꯩꯔꯤ ꯕꯤꯂꯦꯖ ꯑꯃꯗ ꯃꯈꯣꯏ ꯃꯌꯥꯝꯁꯤꯅ ꯄꯨꯟꯖꯤꯜꯂꯒ ꯕꯤꯂꯦꯖ ꯍꯦꯜꯠ ꯁꯦꯅꯤꯇꯦꯁꯟ ꯅ꯭ꯌꯨꯇ꯭ꯔꯤꯁꯟ ꯀꯃꯤꯇꯤ ꯍꯥꯏꯗꯅ ꯀꯃꯤꯇꯤ ꯑꯃꯈꯛ ꯐꯣꯝ ꯇꯧꯋꯤ ꯍꯥꯏꯔꯤꯕ ꯀꯃꯤꯇꯤꯗꯨꯒꯤ ꯃꯇꯦꯡꯗꯒꯤ ꯍꯥꯏꯇꯔꯦꯀꯣ ꯊꯥ ꯈꯨꯗꯤꯡꯒꯤ ꯀꯝꯃꯤꯇꯤꯗꯨꯒꯤ ꯃꯇꯦꯡꯗꯒꯤ ꯊꯥ ꯈꯨꯗꯤꯡꯒꯤ ꯇꯣꯉꯥꯟ ꯇꯣꯉꯥꯟꯕ ꯍꯦꯜꯠ ꯀꯤꯌꯔꯒ ꯃꯔꯤ ꯂꯩꯅꯕ ꯊꯕꯛ ꯊꯧꯔꯝ ꯀꯌꯥ ꯑꯃ ꯇꯧꯋꯦꯕ ꯍꯦꯜꯠ ꯆꯦꯛ ꯎꯞ ꯇꯧꯕ ꯌꯥꯎꯏ ꯑꯩꯈꯣꯏꯒꯤ ꯀꯩꯅꯣꯁꯤꯡꯒꯤ ꯑꯍꯜ ꯑꯣꯏꯔꯕ ꯃꯤꯑꯣꯏꯁꯤꯡꯗ ꯀꯃꯥꯏꯅ ꯂꯣꯏꯅꯒꯅꯤ ꯃꯈꯣꯏꯗ ꯀꯥꯔꯝꯕ ꯆꯤꯟꯖꯥꯛ ꯄꯤꯖꯒꯅꯤ ꯍꯥꯏꯗꯤ ꯅꯥꯗ꯭ꯔꯤꯉꯩꯗ ꯍꯥꯟꯅ ꯏꯁꯥꯗꯣ ꯍꯦꯜꯠꯇꯣ ꯀꯤꯌꯔ ꯇꯧꯍꯧꯅꯕꯒꯤꯗꯃꯛꯇꯀꯣ ꯅꯔꯀꯥꯟꯗ ꯂꯥꯏꯌꯦꯡꯕꯗꯣ ꯅꯠꯇꯕ ꯅꯥꯗ꯭ꯔꯤꯉꯩꯗ ꯀꯃꯥꯏꯅ ꯏꯁꯥꯅ ꯏꯁꯥꯕꯨ ꯀꯃꯥꯏꯅ ꯉꯥꯛꯆꯥꯒꯅꯤ ꯅꯥꯗꯅꯕ ꯀꯃꯥꯏꯅ ꯍꯣꯠꯅꯒꯅꯤ ꯍꯥꯏꯕꯗꯨꯅ ꯆꯤꯡꯕ ꯑꯋꯦꯔꯅꯦꯁ ꯀꯌꯥ ꯑꯃ ꯅ꯭ꯌꯨꯇ꯭ꯔꯤꯁꯟꯒꯤ ꯃꯇꯥꯡꯗ ꯑꯣꯏꯔꯣ ꯍꯥꯏꯖꯤꯅꯤꯛꯀꯤ ꯃꯇꯥꯡꯗꯕꯨ ꯑꯣꯏꯔꯣ ꯁꯦꯅꯤꯇꯦꯁꯟ ꯃꯇꯥꯡꯗꯕꯨ ꯑꯣꯏꯔꯣ ꯃꯈꯣꯏꯅ ꯁꯨꯃꯥꯏꯅ ꯑꯩꯈꯣꯏꯗ ꯑꯋꯦꯔꯅꯦꯁ ꯄꯤꯕꯤꯕꯁꯤꯅ ꯑꯩꯈꯣꯏꯗ ꯅꯣꯂꯦꯖ ꯃꯌꯥꯝ ꯑꯃ ꯐꯪꯍꯟꯕ ꯑꯗꯨ ꯑꯣꯏ ꯍꯥꯏꯔꯤꯕ ꯕꯤꯂꯦꯖ ꯍꯦꯜꯠ ꯁꯦꯅꯤꯇꯦꯁꯟ ꯅ꯭ꯌꯨꯇ꯭ꯔꯤꯁꯟ ꯀꯃꯤꯇꯤꯁꯤꯅ ꯑꯗꯨꯒ ꯃꯈꯣꯏꯅ ꯃꯇꯝ ꯃꯇꯝꯒꯤ ꯑꯣꯏꯕ ꯍꯦꯜꯠ ꯆꯦꯛ ꯎꯞ ꯏꯃꯨꯅꯥꯏꯖꯦꯁꯟ ꯑꯗꯨꯗꯒꯤꯗꯤ ꯃꯣꯅꯣꯄꯣꯁ ꯅꯨꯄꯤꯁꯤꯡꯒꯤ ꯑꯣꯏꯕ ꯀꯣ ꯁꯨꯒꯨꯝꯕ ꯊꯕꯛ ꯊꯧꯔꯝ ꯀꯌꯥ ꯑꯃ ꯑꯩꯈꯣꯏꯗ ꯃꯈꯣꯏꯅ ꯇꯥꯛꯄꯤꯕ ꯍꯥꯏꯗꯤ ꯈꯪꯍꯟꯕꯤꯕꯁꯦ ꯃꯁꯦ ꯑꯁꯨꯛꯀꯤ ꯃꯇꯤꯛ ꯑꯩꯈꯣꯏꯗ ꯃꯤꯠ ꯃꯥꯏ ꯁꯤꯡꯕ ꯍꯥꯏꯇꯔꯦꯀꯣ ꯅꯧꯂꯦꯖ ꯌꯥꯝ ꯑꯣꯏꯖꯩꯌꯦꯕ ꯑꯩꯈꯣꯏꯗ ꯑꯗꯨꯅ ꯇꯁꯦꯡꯅ ꯑꯩꯒꯤ ꯃꯣꯠꯇꯗꯤ ꯑꯩꯈꯣꯏꯒꯤ ꯁꯔꯀꯥꯔꯅ ꯂꯩꯉꯥꯛꯅ ꯂꯧꯈꯠꯂꯛꯂꯤꯕ ꯑꯩꯈꯣꯏꯒꯤ ꯍꯦꯜꯠ ꯀꯤꯌꯔꯒꯤ ꯑꯣꯏꯕꯁꯦ ꯑꯁꯨꯛꯀꯤ ꯃꯇꯤꯛ ꯌꯥꯝꯅ ꯐꯩꯌꯦ ꯄ꯭ꯔꯖꯥ ꯑꯩꯈꯣꯏꯗ ꯍꯥꯏꯗꯤ ꯏꯝꯐꯥꯜꯗ ꯍꯥꯏꯗꯤ ꯏꯝꯐꯥꯜꯗꯒꯤ ꯂꯝ ꯂꯥꯞꯅ ꯂꯩꯕ ꯃꯐꯝꯗ ꯑꯣꯏꯔꯣ ꯑꯗꯨꯗꯒꯤꯗꯤ ꯍꯣꯁꯄꯤꯇꯦꯜꯒ ꯂꯥꯞꯅꯕ ꯃꯐꯝꯗ ꯑꯣꯏꯔꯣ ꯑꯅꯝꯕꯅ ꯈꯨꯡꯒꯪꯁꯤꯡ ꯍꯥꯏꯕ ꯇꯥꯔꯦꯀꯣ ꯈꯨꯡꯒꯪꯗ ꯂꯩꯔꯤꯕ ꯑꯩꯈꯣꯏꯒꯤꯗꯃꯛꯇꯗꯤ ꯑꯩꯈꯣꯏꯒꯤ ꯂꯩꯉꯥꯛꯅ ꯂꯧꯈꯠꯂꯛꯂꯤꯕ ꯍꯦꯜꯠ ꯀꯤꯌꯔꯒꯤ ꯑꯩꯈꯣꯏꯒꯤ ꯈꯣꯡꯊꯥꯡꯁꯦ ꯑꯁꯨꯛꯀꯤ ꯃꯇꯤꯛ ꯑꯩꯈꯣꯏꯗꯗꯤ ꯌꯥꯝꯅ ꯅꯨꯡꯉꯥꯏꯖꯩ ꯌꯥꯝꯅ ꯑꯄꯦꯟꯕꯗꯨ ꯑꯣꯏ ꯑꯗꯨꯒ ꯈ꯭ꯋꯥꯏꯗꯒꯤ ꯍꯦꯟꯅ ꯄꯦꯟꯕꯗꯤ ꯕꯤꯂꯦꯖꯇꯨꯗ ꯂꯩꯔꯤꯕ ꯑꯩꯈꯣꯏꯒꯤ ꯕꯤꯂꯦꯖ ꯍꯦꯜꯠ ꯁꯦꯅꯤꯇꯦꯁꯟ ꯅ꯭ꯌꯨꯇ꯭ꯔꯤꯁꯟ ꯀꯃꯤꯇꯤꯅ ꯊꯥ ꯈꯨꯗꯤꯡꯒꯤ ꯄꯥꯡꯊꯣꯛꯏꯕ ꯕꯤꯂꯦꯖ ꯍꯦꯜꯠ ꯁꯦꯅꯤꯇꯦꯁꯟ ꯗꯦꯁꯤꯗꯀꯣ ꯑꯗꯒꯤ ꯊꯥ ꯑꯃꯗꯅ ꯃꯣꯅꯣꯄꯣꯁꯀꯤ ꯑꯣꯏꯔꯣ ꯊꯥ ꯑꯃꯗꯅ ꯄ꯭ꯔꯦꯒꯅꯦꯟ ꯋꯤꯃꯦꯟ ꯑꯦꯟ ꯂꯦꯛꯇꯦꯇꯤꯡ ꯃꯥꯗꯔꯁꯁꯤꯡꯒ ꯃꯔꯤ ꯂꯩꯅꯕ ꯑꯩꯈꯣꯏꯒꯤ ꯅ꯭ꯌꯨꯇ꯭ꯔꯤꯁꯟꯒꯤ ꯄ꯭ꯔꯣꯒ꯭ꯔꯥꯝ ꯑꯣꯏꯔꯣ ꯊꯥ ꯑꯃꯗꯅ ꯑꯦꯗꯣꯂꯦꯟꯁ ꯒ꯭ꯔꯜꯁꯤꯡꯒꯤ ꯄ꯭ꯔꯣꯒ꯭ꯔꯥꯝ ꯑꯣꯏꯔꯣ ꯊꯥ ꯑꯃꯗꯅ ꯑꯃꯨꯛ ꯑꯩꯈꯣꯏꯒꯤ ꯑꯍꯜꯁꯤꯡꯒꯤ ꯃꯇꯥꯡꯗꯕꯨ ꯑꯣꯏꯔꯣ ꯑꯗꯒꯤꯗꯤ ꯕꯂꯦꯟꯁ ꯗꯥꯏꯠꯀꯤ ꯃꯇꯥꯡꯗ ꯁꯨꯃꯥꯏꯅ ꯑꯩꯈꯣꯏꯗ ꯃꯇꯝ ꯃꯇꯝꯒꯤ ꯑꯣꯏꯕ ꯇꯣꯉꯥꯟ ꯇꯣꯉꯥꯟꯕ ꯍꯤꯔꯝ ꯀꯌꯥꯗ ꯍꯦꯜꯠ ꯔꯤꯂꯦꯇꯦꯠ ꯑꯣꯏꯕ ꯑꯩꯈꯣꯏꯒꯤ ꯁꯤꯒꯨꯝꯕ ꯍꯦꯜꯠ ꯀꯤꯌꯔꯒꯤ ꯑꯣꯏꯕ ꯑꯩꯈꯣꯏꯒꯤ ꯀꯥꯟꯅꯕ ꯀꯌꯥ ꯑꯃ ꯑꯩꯈꯣꯏꯗ ꯏꯟꯐꯣꯔꯃꯦꯁꯟ ꯁꯤꯌꯥꯔꯤꯡ ꯇꯧꯕꯤꯕ ꯑꯋꯦꯔꯅꯦꯁ ꯄꯤꯕꯤꯕ ꯁꯤꯒꯨꯝꯕꯁꯤꯅꯅꯦ ꯑꯩꯈꯣꯏ ꯈꯨꯡꯒꯪꯗ ꯂꯩꯖꯔꯤꯕ ꯑꯩꯈꯣꯏꯗꯗꯤ ꯑꯁꯨꯛꯀꯤ ꯃꯇꯤꯛ ꯌꯥꯝ ꯀꯥꯟꯅꯩꯌꯦꯅ ꯍꯥꯏꯖꯅꯤꯡꯉꯦ ꯁꯤꯒꯤ ꯃꯇꯥꯡꯁꯤꯗ